ꯁꯤꯁꯦ ꯀꯌꯥ ꯄꯤꯕꯅꯣ

ꯁꯤꯁꯦ ꯀꯌꯥ ꯀꯌꯥꯗꯤ ꯁꯥꯒꯦ ꯍꯣꯏ ꯍꯣꯏ ꯑꯗꯨ ꯄꯦꯛ ꯇꯧꯁꯟꯕꯤꯔꯣ ꯄꯤꯁ ꯑꯍꯨꯝ ꯎꯝ ꯌꯥꯏꯌꯦ ꯌꯥꯏꯌꯦ ꯍꯣꯏ ꯍꯣꯏ

ꯑꯥ ꯃꯈꯟ ꯁꯨꯅꯕ ꯄꯤꯕꯤꯔꯛꯑꯣ